ꯑꯪ ꯍꯥꯏꯕꯤꯌꯣ ꯍꯣꯏ ꯍꯣꯏ ꯃꯥꯟꯅꯦ

ꯍꯣꯏ ꯌꯦꯡꯉꯣ ꯌꯥꯏ ꯌꯦꯡꯉꯣ ꯂꯥꯛꯑꯣ ꯑꯣꯜ ꯑꯦꯁ ꯍꯣꯝꯁꯦ ꯑꯩꯈꯣꯏꯁꯤꯗꯁꯨ ꯃꯈꯜ ꯑꯅꯤ ꯑꯍꯨꯝ ꯂꯩꯌꯦ ꯑꯗꯒꯤ ꯑꯣꯔꯐꯥꯟ ꯍꯣꯝꯁꯨ ꯑꯅꯤ ꯑꯍꯨꯝ ꯂꯩ ꯌꯦꯡꯉꯣ ꯌꯦꯡꯉꯣ ꯂꯥꯛꯑꯣ

ꯑ ꯌꯥꯎꯋꯦ ꯑꯗꯨꯝ ꯃꯐꯝ ꯑꯃ ꯈꯔ ꯑꯃꯅ ꯀꯤꯂꯣꯃꯤꯇꯔ ꯑꯅꯤꯃꯨꯛ ꯂꯥꯞꯄꯦ ꯑꯃꯅ ꯀꯤꯂꯣꯃꯤꯇꯔ ꯑꯃꯃꯨꯛ ꯂꯥꯞꯄꯦ ꯑꯃꯅ ꯑꯣꯄꯣꯖꯤꯠꯀꯨꯝꯕꯗ ꯑꯗꯨꯃꯥꯏꯅ ꯂꯩꯌꯦ ꯌꯥꯝꯅ ꯂꯥꯞꯄ ꯑꯪ ꯂꯩꯅꯤꯌꯦ ꯎꯝ ꯌꯥꯅꯤ ꯑꯗꯣ ꯍꯣꯇꯦꯜꯗꯣ ꯑꯦ ꯁꯤ ꯄꯥꯟꯕ ꯄꯥꯟꯗꯕꯁꯨ ꯂꯩꯌꯦ ꯑꯗꯒꯤ ꯍꯣꯇꯦꯜ ꯃꯊꯛ ꯃꯈꯥ ꯑꯗꯒꯤ ꯀ꯭ꯂꯥꯁꯤꯛꯀꯤ ꯍꯣꯇꯦꯜ ꯌꯥꯝꯅ ꯂꯩꯌꯦ ꯐꯦꯟ ꯄꯥꯟꯕ ꯄꯥꯟꯗꯕꯁꯨ ꯑꯗꯨꯝ ꯂꯩꯌꯦ ꯑꯗꯨꯅ ꯃꯃꯜ ꯍꯣꯡꯕ ꯇꯥꯡꯕ ꯃꯌꯥꯝ ꯑꯃ ꯂꯩ ꯑꯗꯒꯤ ꯏꯁꯥꯅꯁꯨ ꯆꯥꯛ ꯊꯣꯡꯕ ꯊꯣꯡꯖꯗꯕ ꯑꯗꯨꯒꯨꯝꯕ ꯑꯗꯨꯝ ꯑꯗꯨꯃꯥꯏ ꯇꯧꯕꯁꯨ ꯂꯩꯌꯦ ꯑꯗꯣ ꯀꯔꯝꯕ ꯄꯥꯝꯒꯦ

ꯑꯣꯑꯣ

ꯌꯥꯝꯅ ꯂꯥꯞꯄꯔꯣꯏꯗ ꯑꯗꯨꯝ ꯈꯤꯇꯪꯈꯛꯇꯪ ꯆꯠꯂꯒ ꯑꯗꯨꯝ ꯂꯩꯔꯅꯤ ꯈꯣꯡꯅ ꯑꯗꯨꯝ ꯆꯠꯄ ꯌꯥꯒꯅꯤ ꯑꯗꯣ ꯅꯣꯏꯁꯦ ꯃꯤ ꯀꯌꯥꯝ ꯂꯥꯛꯇꯣꯏꯅꯣ ꯑꯣ ꯔꯨꯝ ꯀꯌꯥ ꯑꯃꯈꯛꯇꯪ ꯑꯣꯏꯗꯣꯏꯔꯥ ꯀꯌꯥ ꯑꯣꯏꯗꯣꯏꯅꯣ

ꯍꯣꯏ ꯍꯣꯏ

ꯑꯗꯨ ꯅꯣꯏ ꯅꯈꯣꯏ ꯏꯁꯥ ꯅꯈꯣꯏ ꯅꯁꯥꯒꯤ ꯔꯤꯖꯥꯞꯇ ꯂꯥꯛꯇꯣꯏꯔꯣ ꯑꯗꯨ ꯅꯠꯇ꯭ꯔꯒ ꯁꯤꯗꯒꯤ ꯊꯥꯍꯜꯂꯛꯇꯣꯏꯔꯣ ꯍꯣꯏ ꯍꯣꯏ ꯑꯗꯣ ꯔꯤꯖꯥꯞ ꯔꯤꯖꯥꯞꯇꯣ ꯔꯤꯖꯥꯞ ꯑꯃ ꯆꯠꯄꯗ ꯑꯗꯨꯝ ꯋꯥꯟ ꯊꯥꯎꯖꯟ ꯑꯗ꯭ꯋꯥꯏꯃꯨꯛ ꯂꯩꯕꯅꯦ ꯍꯣꯏ ꯍꯣꯏ ꯂꯥꯛꯑꯒ ꯌꯦꯡꯕꯤꯔꯣ ꯑꯗꯨꯒ ꯀꯃꯥꯏ ꯀꯃꯥꯏ ꯇꯧꯕꯅꯣ ꯍꯥꯏꯕꯗꯣ ꯌꯦꯡꯕꯤꯔꯣ ꯑ ꯌꯥꯅꯤ ꯌꯥꯅꯤ ꯑꯗꯨꯝ ꯃꯊꯪ ꯃꯊꯪ ꯇꯧꯅꯔꯒ ꯌꯥꯒꯅꯤ ꯑ ꯑ ꯌꯥꯅꯤ ꯎꯝ ꯌꯥꯒꯅꯤ ꯌꯥꯒꯅꯤ ꯍꯣꯏ ꯍꯣꯏ ꯌꯥꯅꯤ ꯍꯣꯏ ꯍꯣꯏ ꯊꯝꯖꯔꯒꯦ